ꯑꯐꯕ ꯗꯣꯛꯇꯔꯁꯤꯡ ꯍꯥꯏꯖꯅꯤꯛ ꯄꯣꯠꯁꯤꯡ ꯍꯤꯗꯥꯛ ꯂꯥꯡꯊꯛꯁꯤꯡ ꯑꯃꯁꯨꯡ ꯑꯇꯣꯞꯄ ꯈꯨꯠꯂꯥꯏꯁꯤꯡꯒꯨꯝꯕ ꯃꯐꯝ ꯑꯁꯤꯗ ꯂꯩꯔꯤꯕ ꯍꯦꯜꯊ ꯀꯦꯌꯔꯒꯤ ꯔꯤꯁꯣꯔꯁꯦꯁꯁꯤꯡ ꯑꯁꯤꯅ ꯂꯩꯔꯤꯕ ꯃꯤꯑꯣꯏꯁꯤꯡꯒꯤ ꯗꯔꯀꯥꯔ ꯑꯣꯏꯕꯁꯤꯡ ꯑꯗꯨ ꯐꯪꯍꯟꯕꯗꯨ ꯃꯇꯤꯛ ꯆꯥꯗꯦ ꯍꯥꯏꯅ ꯂꯧꯏ ꯑꯋꯥꯠꯄꯒꯤ ꯑꯋꯥꯠꯄ ꯉꯥꯛꯇꯅꯦ ꯗꯣꯛꯇꯔꯁꯨ ꯃꯁꯤꯡ ꯌꯥꯝꯅ ꯋꯥꯠꯂꯤ ꯍꯦꯜꯊ ꯀꯦꯌꯔ ꯑꯃꯗ ꯂꯩꯐꯝ ꯊꯣꯛꯄ ꯁ꯭ꯇꯥꯐꯁꯤꯡꯁꯨ ꯌꯥꯝꯅ ꯋꯥꯠꯂꯦ ꯑꯗꯨꯅ ꯑꯀꯣꯏꯕꯒꯤ ꯁꯔꯥꯎꯟꯗꯤꯡ ꯑꯁꯤꯁꯨ ꯍꯥꯏꯖꯅꯤꯛ ꯑꯣꯏꯕ ꯋꯥꯠꯂꯦ ꯍꯥꯏꯖꯅꯤꯛ ꯑꯣꯏꯕ ꯋꯥꯠꯄꯒꯤ ꯃꯔꯝꯗꯤ ꯁ꯭ꯇꯥꯐ ꯋꯥꯠꯄꯅꯅꯤ ꯁ꯭ꯇꯥꯐꯁꯤꯡꯁꯦ ꯗꯤꯄꯥꯔꯠꯃꯦꯟ ꯗꯤꯄꯥꯔꯠꯃꯦꯟꯒꯤ ꯃꯔꯝ ꯆꯥꯅ ꯂꯩꯔꯕꯗꯤ ꯃꯥꯒꯤ ꯃꯥꯒꯤ ꯃꯊꯧꯗꯣ ꯃꯔꯝ ꯆꯥꯅ ꯇꯧꯈ꯭ꯔꯒ ꯂꯣꯏꯅꯃꯛ ꯂꯨꯒꯗꯕꯅꯤ ꯅꯥꯟꯒꯗꯕꯅꯤ ꯑꯋꯥꯠꯄ ꯀꯌꯥꯁꯤꯁꯨ ꯃꯦꯟꯈꯠꯂꯕꯗꯤ ꯂꯥꯏꯌꯦꯡꯕꯗ ꯍꯦꯟꯅ ꯈꯨꯗꯣꯡꯆꯥꯒꯗꯕꯅꯤ ꯑꯗꯨ ꯂꯥꯏꯌꯦꯡꯕꯗ ꯗꯣꯛꯇꯔꯁꯨ ꯋꯥꯠꯂꯕꯅꯤꯅ ꯏꯀ꯭ꯋꯤꯞꯃꯦꯟ ꯀꯌꯥꯁꯨ ꯋꯥꯠꯂꯕꯅꯤꯅ ꯑꯆꯧꯕ ꯁꯍꯔꯗ ꯑꯩꯈꯣꯏꯅ ꯆꯠꯄꯒꯤ ꯃꯊꯧ ꯇꯥꯔꯛꯑꯦ ꯑꯔꯨꯕ ꯂꯩꯅꯥ ꯑꯃ ꯅꯥꯕ ꯃꯇꯝꯗ ꯑꯩꯈꯣꯏꯅ ꯑꯇꯣꯞꯄ ꯃꯄꯥꯟ ꯂꯝꯗ ꯑꯆꯧꯕ ꯁꯍꯔꯗ ꯆꯠꯂꯦ ꯃꯅꯥꯛ ꯅꯛꯄꯗ ꯌꯦꯡꯕꯁꯤꯅ ꯑꯩꯈꯣꯏꯅ ꯑꯅꯥꯕ ꯑꯗꯨ ꯌꯦꯡꯕ ꯉꯝꯗꯦ

ꯑꯗꯨꯅ ꯑꯩꯈꯣꯏꯅ ꯂꯥꯏꯌꯦꯡꯕꯗ ꯃꯄꯥꯟ ꯂꯝꯗ ꯆꯠꯇꯅꯕꯒꯤꯗꯃꯛꯇ ꯒꯣꯟꯚꯔꯃꯦꯟꯁꯤꯅ ꯑꯋꯥꯠꯄ ꯀꯌꯥꯁꯦ ꯂꯣꯏꯅ ꯃꯦꯟꯈꯠꯄꯤꯕ ꯑꯋꯥꯠꯄ ꯗꯔꯀꯥꯔ ꯂꯩꯕ ꯄꯨꯝꯕ ꯑꯩꯈꯣꯏꯒꯤꯗꯃꯛꯇ ꯂꯣꯏꯅ ꯁꯞꯄ꯭ꯂꯥꯏ ꯇꯧꯕꯤꯕ ꯃꯁꯤ ꯌꯥꯝꯅ ꯗꯔꯀꯥꯔ ꯑꯣꯏ ꯕꯦꯠ ꯕꯦꯠꯁꯨ ꯃꯔꯝ ꯆꯥꯅ ꯄꯤꯕꯤꯕ ꯑꯣꯛꯁꯤꯖꯦꯟ ꯃꯔꯝ ꯆꯥꯅ ꯄꯤꯕꯤꯕ ꯍꯤꯗꯥꯛ ꯃꯔꯝ ꯆꯥꯅ ꯄꯤꯕꯤꯕ ꯏꯀ꯭ꯋꯤꯞꯃꯦꯟ ꯈꯨꯗꯤꯡꯃꯛ ꯃꯔꯝ ꯆꯥꯅ ꯄꯤꯕꯤꯔꯕ ꯃꯔꯨ ꯑꯣꯏꯅ ꯗꯣꯛꯇꯔꯁꯦ ꯃꯔꯝ ꯆꯥꯅ ꯄꯤꯕꯤꯔꯒꯗꯤ ꯑꯩꯈꯣꯏꯅ ꯃꯄꯥꯟ ꯂꯝꯗ ꯆꯠꯇ꯭ꯔꯁꯨ ꯌꯥꯔꯦ ꯍꯥꯏꯅ ꯂꯧꯖꯩ ꯑꯗꯨ ꯍꯧꯖꯤꯛꯀꯤ ꯑꯣꯏꯅ ꯂꯩꯔꯤꯕ ꯑꯁꯤꯗꯗꯤ ꯃꯄꯥꯟ ꯂꯝꯗ ꯆꯠꯄ ꯗꯔꯀꯥꯔ ꯑꯣꯏ ꯑꯐꯕ ꯗꯣꯛꯇꯔ ꯗꯔꯀꯥꯔ ꯑꯣꯏ ꯈꯨꯗꯤꯡꯃꯛꯇ ꯑꯋꯥꯠꯄꯒꯤ ꯑꯋꯥꯠꯄ ꯉꯥꯛꯇꯅꯤ ꯑꯋꯥꯠꯄ ꯀꯌꯥꯁꯦ ꯃꯦꯟꯈꯠꯍꯟꯅꯤꯡꯏ